ꯑꯦꯁ ꯑꯦ ꯈ꯭ꯔꯤꯁꯇꯦꯟ ꯑꯃ ꯑꯣꯏꯅ ꯑꯩꯅ ꯑꯩꯈꯣꯏꯒꯤ ꯔꯤꯂꯤꯖꯟꯗ ꯑꯩꯅ ꯊꯦꯡꯅꯔꯛꯄꯁꯤꯗ ꯑꯩꯈꯣꯏꯁꯦ ꯑꯩꯈꯣꯏꯒꯤ ꯕꯥꯏꯕꯜꯒꯤ ꯃꯇꯨꯡ ꯏꯟꯅꯗꯤ ꯑꯩꯈꯣꯏꯁꯦ ꯑꯃꯒ ꯑꯃꯒ ꯅꯨꯡꯁꯤꯅꯔꯒ ꯅꯪꯒꯤ ꯌꯦꯛꯅꯕꯕꯨ ꯅꯨꯡꯁꯤꯌꯨ ꯍꯥꯏꯕꯁꯦ ꯑꯩꯈꯣꯏꯒꯤ ꯕꯥꯏꯕꯜꯒꯤ ꯃꯇꯨꯡ ꯏꯟꯅ ꯑꯩꯈꯣꯏꯗꯤ ꯍꯥꯏꯕꯅꯤ ꯑꯗꯨꯕꯨ ꯍꯧꯖꯤꯛ ꯍꯧꯖꯤꯛ ꯂꯩꯔꯤꯕ ꯁꯃꯥꯖꯁꯦ ꯑꯩꯈꯣꯏꯁꯦ ꯑꯃꯒ ꯑꯃ ꯅꯨꯡꯁꯤꯅꯗꯕꯤꯗ ꯃꯥꯒꯤ ꯃꯥꯒꯤ ꯊꯕꯛ ꯆꯤꯟꯅꯕ ꯃꯥꯒꯤ ꯃꯥꯒꯤ ꯁꯦꯜꯐꯤꯁ ꯃꯥꯒꯤ ꯃꯥꯒꯤ ꯒꯣꯁꯤꯄꯤꯡ ꯇꯧꯅꯕꯗ ꯑꯃꯒ ꯑꯃ ꯍꯥꯏꯊꯤꯅꯕ ꯑꯃꯒ ꯑꯃꯒ ꯈꯠꯅꯕ ꯑꯗꯨꯝ ꯇꯧꯔꯒ ꯂꯩꯌꯦ ꯑꯗꯨꯅ ꯑꯩꯈꯣꯏꯅ ꯑꯩꯈꯣꯏꯒꯤ ꯇꯤꯆꯤꯡ ꯇꯧꯕꯀꯥꯟꯁꯤꯗ ꯅꯪꯒꯤ ꯑꯦꯅꯤꯃꯤꯕꯨ ꯅꯨꯡꯁꯤꯌꯨ ꯍꯥꯏꯕꯁꯦ ꯃꯌꯥꯝꯗ ꯍꯥꯏꯌꯦ ꯑꯗꯨꯕꯨ ꯍꯧꯖꯤꯛ ꯍꯧꯖꯤꯛ ꯐꯥꯎꯕꯁꯦ ꯑꯁꯤꯒꯤꯁꯦ ꯏꯕꯟ ꯏꯪꯀ꯭ꯂꯨꯗꯤꯡ ꯃꯤ ꯑꯩꯈꯣꯏꯁꯨ ꯑꯄ꯭ꯂꯥꯏ ꯇꯧꯕ ꯉꯝꯗꯅ ꯑꯗꯨꯝ ꯂꯩꯌꯦ ꯑꯗꯨꯅ ꯌꯥꯔꯒꯗꯤ ꯑꯁꯤꯒꯨꯝꯕꯁꯦ ꯑꯩꯈꯣꯏꯁꯦ ꯑꯩꯈꯣꯏꯅ ꯂꯩꯔꯤꯕ ꯌꯨꯝꯁꯤꯗꯤ ꯇꯦꯝꯄꯔꯔꯤꯒꯤꯅꯤ ꯑꯩꯈꯣꯏ ꯁꯔꯒ ꯂꯩꯕꯥꯛ ꯌꯧꯅꯕꯒꯤꯗꯃꯛꯇ ꯑꯩꯈꯣꯏꯁꯦ ꯑꯃ ꯑꯃ ꯅꯨꯡꯁꯤꯅꯔꯒ ꯍꯔꯥꯎꯅ ꯑꯩꯈꯣꯏꯁꯦ ꯁꯥꯎꯅꯗꯕꯤꯗ ꯈꯠꯅꯗꯕꯤꯗ ꯅꯨꯡꯁꯤꯅꯅ ꯂꯩꯔꯕꯗꯤ ꯑꯩꯈꯣꯏꯁꯦ ꯑꯃꯁꯨ ꯃꯥꯏ ꯄꯥꯛꯀꯅꯤ ꯑꯩꯈꯣꯏꯁꯨ ꯂꯣꯏꯅꯃꯛ ꯑꯩꯈꯣꯏꯁꯦ ꯅꯨꯡꯉꯥꯏꯕ ꯐꯪꯒꯅꯤ ꯍꯥꯏꯕꯁꯦ ꯑꯩ ꯑꯩꯒꯤ ꯄꯨꯟꯁꯤꯗ ꯑꯩ ꯂꯔꯟ ꯇꯧꯕꯅꯤ